ꯑꯩꯈꯣꯏꯅ ꯃꯅꯤꯄꯨꯔꯤꯒꯤ ꯇ꯭ꯔꯦꯗꯤꯁꯅꯦꯜ ꯃ꯭ꯌꯨꯖꯤꯛ ꯑꯃꯗ ꯗꯥꯟꯁ ꯑꯅꯤꯁꯤꯒꯤ ꯃꯇꯥꯡꯗ ꯑꯗꯨꯛꯀꯤ ꯃꯇꯤꯛ ꯆꯥꯎꯊꯣꯛꯆꯅꯤꯉꯥꯏ ꯑꯣꯏ ꯃꯔꯝꯗꯤ ꯑꯩꯈꯣꯏꯅ ꯃꯅꯤꯄꯨꯔꯤꯒꯤ ꯔꯥꯁ ꯂꯤꯂꯥꯒꯨꯝꯕ ꯁꯥꯟꯅꯕ ꯑꯗꯒꯤ ꯐꯣꯛ ꯁꯣꯡ ꯁꯛꯄ ꯈꯝꯕ ꯊꯣꯏꯕꯤ ꯖꯒꯣꯏꯒꯨꯝꯕ ꯁꯥꯕ ꯂꯥꯏ ꯍꯔꯥꯎꯕꯒꯤ ꯖꯒꯣꯏ ꯑꯁꯤꯅꯆꯤꯡꯕ ꯑꯁꯤ ꯑꯩꯈꯣꯏꯅ ꯑꯇꯣꯞꯄ ꯂꯝꯗ ꯂꯝ ꯂꯝꯁꯤꯡꯗ ꯎꯠꯊꯣꯛꯑꯒ ꯑꯩꯈꯣꯏ ꯃꯅꯤꯄꯨꯔꯤ ꯃꯅꯤꯄꯨꯔꯤꯒꯤ ꯑꯣꯏꯕ ꯃꯁꯛ ꯇꯥꯛꯄ ꯑꯃꯗꯤ ꯃꯅꯤꯄꯨꯔꯤꯒꯤ ꯃꯅꯤꯄꯨꯔꯕꯨ ꯃꯁꯛ ꯇꯥꯛꯄ ꯂꯣꯏꯅꯅ ꯃꯅꯤꯄꯨꯔꯤ ꯕꯨ ꯍꯦꯟꯅ ꯍꯦꯟꯅ ꯆꯥꯎꯈꯠꯄꯒꯤ ꯂꯝꯕꯤꯗ ꯄꯨꯕ ꯂꯣꯏꯅꯅ

ꯑꯗꯨꯒꯨꯝꯕ ꯑꯣꯏꯍꯜꯂꯦ ꯑꯗꯨꯒ ꯋꯥꯔꯜꯁꯤꯗ ꯂꯩꯔꯤꯕ ꯃꯐꯝ ꯈꯨꯗꯤꯡꯃꯛꯇꯁꯨ ꯃꯅꯤꯄꯨꯔꯤꯒꯤ ꯑꯣꯏꯕ ꯁꯤꯒꯨꯝꯕ ꯗꯥꯟꯁ ꯑꯃꯗꯤ ꯃ꯭ꯌꯨꯖꯤꯛ ꯑꯁꯤꯒꯨꯝꯕꯁꯤ ꯍꯦꯟꯅ ꯍꯦꯟꯅ ꯎꯠꯂꯛꯄ ꯍꯦꯟꯅ ꯎꯠꯂꯛꯄꯁꯤꯅ ꯃꯅꯤꯄꯨꯔꯕꯨ ꯍꯦꯟꯅ ꯍꯦꯟꯅ ꯃꯁꯛ ꯇꯥꯛꯄꯗꯨ ꯑꯣꯏꯍꯜꯂꯦ